ꯑꯩꯒꯤ ꯄꯨꯟꯁꯤꯒꯤ ꯃꯇꯝꯗ ꯊꯣꯛꯈꯤꯕ ꯑꯆꯧꯕ ꯇꯦꯛꯅꯣꯂꯣꯖꯤꯒꯤ ꯑꯍꯣꯡꯕ ꯈꯔꯒꯤ ꯃꯇꯥꯡꯗ ꯍꯥꯏꯔꯒꯗꯤ ꯑꯩꯈꯣꯏꯒꯤ ꯏꯍꯥꯟ ꯍꯥꯟꯅ ꯍꯥꯏꯖꯔꯕꯗ ꯑꯩꯈꯣꯏꯒꯤ ꯁ꯭ꯃꯥꯠꯐꯣꯟ ꯁ꯭ꯃꯥꯠꯐꯣꯟ ꯊꯣꯛꯂꯛꯄꯗꯒꯤ ꯌꯥꯝꯅ ꯑꯍꯣꯡꯕ ꯂꯥꯛꯑꯦ ꯁ꯭ꯃꯥꯔꯠꯐꯣꯟ ꯊꯣꯛꯂꯛꯇ꯭ꯔꯤꯉꯩ ꯃꯇꯝꯗꯗꯤ ꯑꯩꯈꯣꯏꯒꯤ ꯏ ꯄꯥꯎ ꯂꯧꯅꯕ ꯑꯁꯤ ꯑꯩꯈꯣꯏꯒꯤ ꯊꯥꯏꯅꯒꯤ ꯃꯇꯝꯗꯗꯤ ꯆꯤꯊꯤ ꯊꯥꯅꯕ ꯆꯤꯊꯤ ꯊꯥꯅꯕ ꯍꯥꯏꯕꯁꯤꯃꯛꯇꯕꯨ ꯑꯩꯈꯣꯏꯒꯤ ꯈꯨꯗꯛꯇ ꯊꯥꯔꯒ ꯈꯨꯗꯛꯇ ꯌꯧꯕ ꯅꯠꯇꯦ ꯅꯣꯡ ꯅꯤꯅꯤ ꯉꯥꯏꯅꯕ ꯅꯨꯃꯤꯠ ꯇꯔꯥꯅꯤ ꯇ꯭ꯔꯥꯉꯥ ꯉꯥꯏꯅꯕ ꯂꯝꯗꯣ ꯈꯔ ꯂꯥꯞꯄꯒꯗꯤ ꯑꯗꯨꯃꯥꯏꯅ ꯇꯧꯔꯝꯃꯤ ꯄꯥꯎ ꯏ ꯄꯥꯎ ꯐꯥꯎꯅꯕꯁꯦ ꯈꯔ ꯋꯥꯔꯝꯃꯤ ꯑꯗꯨꯕꯨ ꯁ꯭ꯃꯥꯠꯐꯣꯟ ꯊꯣꯛꯂꯛꯂꯕ ꯃꯇꯨꯡꯗꯗꯤ ꯑꯩꯈꯣꯏ ꯏ ꯄꯥꯎ ꯑꯁꯤ ꯈꯨꯗꯛ ꯈꯨꯗꯛꯇ ꯁꯦꯀꯦꯟ ꯑꯃꯅꯤꯗ ꯑꯗꯨꯝ ꯀꯣꯜ ꯇꯧꯔꯒ ꯁꯥꯅꯅꯤꯡꯕ ꯋꯥꯔꯤ ꯀꯌꯥ ꯁꯥꯅꯕ ꯐꯪꯉꯦ ꯑꯗꯨꯒꯤ ꯃꯊꯛꯇ ꯑꯩꯈꯣꯏ ꯕꯤꯗ꯭ꯌꯣ ꯀꯣꯂꯤꯡ ꯌꯥꯎꯗꯅ ꯑꯩꯈꯣꯏ ꯁꯛ ꯃꯥꯏ ꯎꯅꯗꯅ ꯋꯥꯔꯤ ꯁꯥꯅꯕꯁꯨ ꯌꯥꯝꯅ ꯐꯪꯉꯦ ꯑꯗꯨꯒꯤ ꯃꯊꯛꯇ ꯑꯩꯈꯣꯏꯒꯤ ꯁ꯭ꯃꯥꯠꯐꯣꯟ ꯑꯁꯤꯅ ꯀ꯭ꯌꯥꯝ ꯀꯥꯟꯅꯒꯦ ꯍꯥꯏꯕ ꯃꯇꯝꯗ ꯑꯩꯈꯣꯏꯒꯤ ꯏꯁꯥꯅ ꯈꯪꯗꯕ ꯄꯣꯠ ꯑꯃ ꯂꯩꯔꯒꯁꯨ ꯑꯩꯈꯣꯏꯒꯤ ꯒꯨꯒꯜꯁ ꯒꯨꯒꯜꯁꯇ ꯁꯔꯁ ꯇꯧꯕ ꯃꯇꯝꯗ ꯑꯗꯨꯝ ꯑꯩꯅ ꯈꯪꯗꯕ ꯄꯣꯠ ꯈꯪꯅꯤꯡꯕ ꯃꯇꯥꯡ ꯂꯩꯕ ꯈꯨꯗꯤꯡꯃꯛ ꯑꯗꯨꯝ ꯏꯟꯇꯔꯅꯦꯠꯇ ꯐꯪꯉꯦ ꯍꯧꯖꯤꯛ ꯏꯟꯇꯔꯅꯦꯠꯀꯤ ꯃꯇꯝꯅꯤꯅ ꯑꯗꯨꯝ ꯑꯩꯅ ꯈꯪꯅꯤꯡꯕ ꯈꯪꯗꯕ ꯂꯩꯕ ꯌꯥꯎꯔꯒꯁꯨ ꯗꯨꯝ ꯏꯟꯇꯔꯅꯦꯠꯇꯒꯤ ꯏꯟꯇꯔꯅꯦꯠꯀꯤ ꯈꯨꯊꯥꯡꯗꯒꯤ ꯐꯪꯉꯦ ꯑꯗꯨꯒ ꯑꯩꯈꯣꯏꯒꯤ ꯁ꯭ꯃꯥꯠꯐꯣꯟ ꯑꯁꯤ ꯄꯥꯏꯕꯅꯤꯅ